ꯍꯂꯣ ꯁꯤꯁꯦ ꯑꯩꯅ ꯉꯔꯥꯡ ꯌꯨꯝꯒꯤꯗꯃꯛꯇ ꯐꯥꯎꯅꯔꯕ ꯃꯤꯗꯨ ꯅꯠꯇ꯭ꯔꯣ ꯑꯥ ꯑꯗꯨ ꯑꯩ ꯑꯩ ꯍꯌꯦꯡꯁꯦ ꯌꯨꯝꯗꯨ ꯆꯦꯛ ꯇꯧꯕ ꯂꯥꯛꯀꯦ ꯏꯟꯀꯣꯔꯤ ꯇꯧꯕ ꯂꯥꯛꯀꯦ ꯅꯪ ꯃꯇꯝ ꯁꯪꯒꯦꯔꯥ ꯑꯧ ꯑꯩꯁꯦ ꯄꯨꯡ ꯃꯔꯤꯗꯒꯤ ꯑꯩꯁꯦ ꯊꯕꯛ ꯑꯃ ꯑꯩꯒꯤ ꯄꯨꯡ ꯃꯔꯤꯗ ꯑꯃꯨꯛꯀ ꯑꯩꯒꯤꯁꯨ ꯃꯇꯝ ꯐꯪꯒꯅꯤ ꯑꯗꯨꯅ ꯄꯨꯡ ꯃꯔꯤꯗ ꯂꯥꯛꯀꯦ ꯍꯥꯏꯅ ꯈꯟꯗꯨꯅ ꯂꯩꯌꯦ

ꯑꯥ ꯍꯣꯏ ꯑꯗꯨꯕꯨꯗꯤ ꯌꯥꯏꯌꯦ ꯑꯗꯨ ꯑꯗꯨꯝ ꯑꯗꯨꯕꯨꯗꯤ ꯌꯥꯏꯌꯦ ꯑꯗꯨ ꯌꯨꯝꯁꯦ ꯕꯦꯔꯥꯗꯤ ꯀꯔꯤꯁꯨ ꯂꯩꯇꯦꯀꯣ ꯑꯥ ꯌꯨꯝ ꯌꯨꯝꯁꯦ ꯕꯦꯔꯥꯗꯤ ꯀꯔꯤꯁꯨ ꯂꯩꯇꯦꯀꯣ

ꯑꯧ

ꯍꯣꯏ ꯍꯣꯏ ꯑꯥ ꯑꯩꯒ ꯑꯩꯒꯤ ꯑꯦꯁꯤꯁꯇꯦꯟ ꯑꯃ ꯂꯥꯛꯀꯦ ꯍꯥꯏꯅ ꯄ꯭ꯂꯥꯟ ꯇꯧꯗꯨꯅ ꯂꯩꯌꯦ

ꯍꯣꯏ ꯍꯣꯏ ꯑꯦ ꯑꯗꯨꯗꯤ ꯌꯥꯝ ꯅꯨꯡꯉꯥꯏꯔꯦ